ꯍꯜꯂꯣ ꯑꯥ ꯀꯣꯜ ꯂꯤꯛ ꯌꯣꯟꯕ ꯗꯨꯀꯥꯟ ꯑꯣꯏꯕꯤꯔꯕ꯭ꯔꯣ ꯁꯤꯕꯣ

ꯑꯣ ꯀꯣꯜ ꯂꯤꯛ ꯄꯨꯈꯝꯒꯨꯝꯕ ꯇꯦꯡꯒꯣꯠ ꯀꯨꯝꯕ ꯈꯔ ꯂꯧꯖꯒꯦ ꯇꯧꯕ ꯗꯔꯖꯟ ꯃꯔꯤꯃꯨꯛ ꯂꯧꯒꯗꯕ ꯑꯩꯈꯣꯏꯒꯤ ꯇꯦꯡꯒꯣꯠ ꯆꯥ ꯒꯤꯂꯥꯁ ꯀꯨꯝꯕ ꯑꯩꯈꯣꯏꯒꯤ ꯄꯨꯈꯝꯗ ꯑꯣꯏꯔꯁꯨ ꯄ꯭ꯂꯦꯠ ꯑꯄꯥꯛ ꯑꯄꯥꯛꯄꯒꯨꯝꯕ ꯃꯆꯥꯛꯁꯨ ꯈꯔ ꯑꯗꯨꯒ ꯗꯤꯁꯀꯥꯎꯟꯒꯤ ꯃꯇꯡꯁꯨ ꯈꯔ ꯍꯥꯏꯕꯤꯔꯣ ꯌꯥꯝꯅ ꯂꯧꯒꯗꯕ ꯑꯣꯏꯕꯅꯤꯅ

ꯀ꯭ꯋꯥꯂꯤꯇꯤꯗꯤ ꯀꯔꯝ ꯀꯔꯝꯕ ꯂꯩꯕꯤꯔꯤꯒꯦꯗꯨꯁꯨ ꯍꯥꯏꯐꯦꯠꯇꯪ ꯑꯥ ꯗꯔꯖꯟꯗ ꯀꯌꯥ ꯀꯌꯥ ꯑꯣꯏꯔꯤꯒꯦ ꯑꯗꯨ ꯐꯥꯔꯁ ꯀ꯭ꯂꯥꯁꯇꯣ ꯁꯦꯀꯦꯟ ꯑꯗꯒꯤ ꯊꯥꯔꯗꯇꯨꯒ ꯍꯥꯏꯐꯦꯠ ꯍꯥꯏꯕꯤꯌꯣ ꯑꯧ ꯒ꯭ꯂꯥꯁꯇꯤ ꯆꯥ ꯒ꯭ꯂꯥꯁ ꯀꯨꯝꯕꯗꯣ ꯎꯝ ꯗꯨꯀꯥꯟ ꯃꯐꯝꯁꯤꯕꯨ ꯀꯗꯥꯏ ꯋꯥꯏꯗ ꯑꯣꯏꯕꯤꯗꯣꯏꯅꯣ ꯎꯝ ꯑꯩꯈꯣꯏ ꯃꯌꯥꯝ ꯄꯨꯂꯞ ꯂꯧꯒꯗꯕꯅꯤꯅ ꯈꯔ ꯈꯔ ꯌꯦꯡꯅꯔꯒ ꯂꯧꯃꯤꯟꯅꯔꯁꯦ ꯑꯥ ꯗꯤꯁꯀꯥꯎꯟ ꯑꯣꯏꯅ ꯃꯌꯥꯝ ꯄꯤꯕꯤꯔꯒ ꯍꯣꯏ ꯍꯣꯏ ꯑꯗꯣꯝꯒꯤ ꯂꯣꯀꯦꯁꯟ ꯊꯥꯖꯔꯣ ꯂꯥꯛꯆꯔꯒꯦ ꯎꯝ